ꯍꯜꯂꯣ ꯎꯝ ꯑꯣ ꯑꯣ ꯂꯣꯀꯦꯜꯒꯤ ꯁꯦꯛꯃꯥꯏꯗꯣ ꯐꯪꯒꯗ꯭ꯔꯣ ꯈꯔ ꯌꯥꯝꯅ ꯂꯧꯕ ꯌꯥꯒꯗ꯭ꯔꯣ ꯑꯣ ꯂꯨꯍꯣꯡꯕ ꯑꯃꯒꯤꯅꯤ ꯑꯣ ꯂꯤꯇꯔ ꯀꯨꯟꯊ꯭ꯔꯥꯃꯨꯛ ꯂꯧꯒꯦ ꯃꯃꯟꯗꯤ ꯑꯣ ꯈꯔ ꯐꯕꯗ ꯍꯥꯏꯕ ꯇꯥꯔꯦ ꯃꯈꯟ ꯀꯌꯥ ꯂꯩꯒꯦ ꯃꯃꯟ ꯃꯈꯜ ꯑꯍꯨꯝ ꯈ꯭ꯋꯥꯏꯗꯒꯤ ꯇꯥꯡꯕꯗꯨꯅ ꯀꯌꯥꯅꯣ ꯑꯣ ꯑꯗꯨ ꯑꯣꯏꯔꯒꯅ ꯈ꯭ꯋꯥꯏꯗꯒꯤ ꯇꯥꯡꯕꯗꯣ ꯂꯤꯇꯔ ꯀꯨꯟꯊ꯭ꯔꯥ ꯂꯧꯒꯦ ꯌꯥꯅꯤꯀꯣ ꯑꯗꯨ ꯀꯔꯝꯕ ꯃꯇꯝꯗ ꯂꯥꯛꯑꯒ ꯌꯥꯒꯅꯤ ꯅꯨꯡꯗꯥꯡꯕꯥꯎꯕ ꯑꯗꯨ ꯑꯩꯗꯤ ꯅꯨꯃꯤꯠꯇꯤ ꯈꯔ ꯋꯥꯠꯂꯤꯀꯣ ꯑꯧ ꯑꯗꯣ ꯅꯨꯃꯤꯠ ꯑꯃ ꯑꯩ ꯑꯗꯨ ꯅꯨꯃꯤꯠꯇ ꯂꯥꯛꯀꯅꯤ ꯍꯥꯏꯗꯨꯁꯨ ꯑꯩ ꯂꯥꯛꯅꯤꯡꯕ ꯅꯨꯃꯤꯠ ꯂꯥꯛꯄ ꯌꯥꯒꯗ꯭ꯔꯣ ꯑꯣ ꯍꯥꯟꯅ ꯄꯥꯎ ꯐꯥꯎꯅꯕ ꯐꯩꯌꯦ ꯑꯗꯨꯗꯤ ꯑꯩ ꯂꯥꯛꯑꯝꯗꯥꯏꯗ ꯍꯥꯏꯔꯛꯑꯒꯦ ꯑꯗꯨ ꯂꯝꯕꯤꯗꯀꯗꯤ ꯐꯥꯕ ꯀꯔꯤ ꯀꯔꯤ ꯇꯧꯔꯣꯏꯀꯣ ꯃꯗꯨꯅꯤꯅꯦ ꯈ꯭ꯋꯥꯏꯗꯩ ꯀꯤꯔꯤꯁꯦ ꯏꯖꯠ ꯈꯣꯡꯒꯥꯎꯅꯒꯗ꯭ꯔꯥ ꯍꯥꯏꯕ ꯑꯗꯨꯒꯤ ꯆꯤꯡꯅꯕ ꯂꯩꯕꯅꯤꯅꯦ ꯑꯣ ꯑꯣ ꯍꯣꯏ ꯍꯣꯏ ꯀꯟꯗꯤꯁꯟꯗꯨꯒꯤ ꯃꯇꯨꯡ ꯏꯟꯅ ꯏꯆꯥ ꯅꯨꯄꯥꯒ ꯄꯥꯎ ꯐꯥꯎꯅꯔꯒ ꯑꯩ ꯈꯔ ꯍꯦꯟꯅ ꯂꯧꯒꯗ꯭ꯔꯥ ꯂꯧꯔꯣꯏꯗ꯭ꯔꯥ ꯑꯝꯇ ꯏꯆꯥꯅꯨꯄꯥꯗ ꯍꯪꯒꯤꯒꯦ ꯑꯗꯨꯒ ꯑꯩꯒꯤ ꯏꯆꯥ ꯅꯨꯄꯥꯗ ꯍꯪꯉꯒ ꯃꯥꯅ ꯑꯦ ꯈꯔ ꯌꯥꯝ ꯂꯧꯁꯤꯕꯨ ꯍꯥꯏꯔꯁꯨ ꯈꯔ ꯍꯦꯟꯅ ꯂꯧꯕ ꯇꯥꯔꯒꯗꯤ ꯑꯗꯨꯝ ꯌꯥꯅꯤ ꯑꯣ ꯑꯗꯨꯗꯤ ꯑꯩ ꯑꯣ ꯑꯣ ꯈꯔ ꯌꯥꯝ ꯂꯧꯔꯗꯤ ꯀ꯭ꯌꯥꯝ ꯇꯥꯗꯣꯏꯅꯣ ꯑꯣ ꯑꯗꯨꯗꯤ ꯑꯩ ꯀꯃꯤꯡ ꯃꯦꯒꯤ ꯃꯦꯒꯤ ꯃꯦꯒꯤ ꯗꯦꯠ ꯇ꯭ꯋꯦꯜꯐꯇ ꯂꯥꯛꯑꯒꯦ ꯌꯥꯅꯤꯀꯣ ꯑꯣ ꯐꯔꯦ ꯐꯔꯦ ꯌꯥꯝ ꯅꯨꯡꯉꯥꯏꯖꯔꯦ